ꯇꯣꯊꯤ ꯍꯣꯏꯒꯤ ꯇꯣꯝꯊꯤꯟ ꯐꯥꯁꯐꯨꯗꯇꯒꯤ ꯑꯩꯅ ꯇꯣꯏꯅ ꯂꯧꯕ ꯑꯆꯥꯄꯣꯠꯁꯤꯡꯗꯨ ꯍꯌꯦꯡꯒꯤ ꯄꯨꯡ ꯑꯅꯤꯒꯤ ꯑꯣꯔꯗꯔ ꯑꯝꯇ ꯇꯧꯖꯒꯦ ꯑꯩꯅ ꯇꯣꯏꯅ ꯆꯥꯕ ꯑꯆꯥꯄꯣꯠ ꯍꯥꯏꯔꯒꯗꯤ ꯇꯃꯣ ꯍꯣꯏꯁꯨ ꯑꯗꯨꯝ ꯈꯪꯂꯝꯃꯅꯤ ꯑꯗꯨ ꯑꯣꯏꯔꯁꯨ ꯁꯣꯏꯗꯅꯕ ꯃꯃꯤꯡ ꯃꯈꯩꯗꯣ ꯍꯥꯏꯖꯔꯛꯀꯦ ꯆꯤꯛꯀꯟ ꯆꯧ ꯑꯗꯒꯤ ꯐ꯭ꯔꯣꯛ ꯄꯣꯛ ꯐ꯭ꯔꯥꯏ ꯔꯥꯏꯁ ꯆꯤꯛꯀꯟ ꯃꯣꯃꯣ ꯆꯤꯛꯀꯟ ꯆꯤꯂꯤꯒ ꯍꯥꯏꯔꯤꯁꯤꯡꯁꯦ ꯍꯌꯦꯡ ꯁꯣꯏꯗꯅꯕ ꯄꯨꯡ ꯑꯅꯤꯗꯨꯗ ꯌꯧꯕꯤꯔꯛꯅꯕ ꯇꯥꯃꯣ ꯍꯣꯏꯗꯒꯤ ꯄꯨꯕꯤꯔꯛꯅꯕ ꯍꯥꯏꯔꯤ